ꯃꯍꯩꯁꯤꯡꯅ ꯑꯀꯛꯅꯕ ꯅꯥꯠ ꯆꯠꯅꯕꯁꯤꯡ ꯍꯣꯡꯍꯜꯂꯤ ꯃꯇꯧ ꯀꯔꯝꯅ ꯍꯥꯏꯔꯕꯗ ꯅꯥꯠꯁꯤꯡꯅ ꯃꯣꯏꯒꯤ ꯆꯠꯅꯔꯤꯕ ꯂꯥꯠꯆꯔꯤꯕ ꯑꯃꯁꯨꯡ ꯃꯣꯏꯒꯤ ꯇ꯭ꯔꯦꯗꯤꯁꯅꯦꯜ ꯀꯜꯆꯔꯁꯤꯡꯗ ꯌꯥꯝ ꯊꯥꯖꯅ ꯆꯠꯂꯦꯕ ꯑꯗꯨꯕꯨ ꯏꯗꯨꯀꯦꯁꯟ ꯏꯗꯨꯀꯦꯁꯟ ꯇꯝꯂꯤꯕ ꯃꯤ ꯂꯥꯏꯔꯤꯛ ꯂꯥꯏꯁꯨ ꯈꯪꯂꯕ ꯁꯥꯏꯟꯁꯄꯨ ꯈꯪꯂꯕ ꯁꯤꯅꯗꯤ ꯃꯈꯣꯏꯒꯤ ꯆꯠꯅꯔꯤꯕ ꯑꯔꯥꯟꯕ ꯌꯥꯎꯕꯁꯤꯡꯗꯣ ꯊꯥꯖꯕꯤꯗꯦ ꯑꯃꯁꯨꯡ ꯍꯥꯏꯔꯒ ꯃꯈꯣꯏꯗ ꯍꯣꯡꯅꯉꯥꯏ ꯇꯧꯑꯦꯕ ꯑꯃꯁꯨꯡ ꯍꯣꯡꯍꯜꯂꯦꯕ ꯁꯝꯅ ꯍꯥꯏꯔꯕꯗ ꯑꯆꯧ ꯑꯆꯧꯕ ꯕꯤ ꯑꯥꯔ ꯑꯝꯕꯦꯠꯀꯔ ꯑꯩꯈꯣꯏꯒꯤ ꯆꯥꯎꯔꯕ ꯐꯝꯅꯥꯏ ꯄꯥꯏꯔꯕ ꯑꯗꯨꯁꯤꯡ ꯑꯗꯨ ꯑꯃꯅ ꯍꯣꯡꯅꯉꯥꯏꯁꯨ ꯇꯧꯔꯝꯃꯤ ꯍꯣꯡꯁꯨ ꯍꯣꯡꯍꯟꯕꯤꯔꯝꯃꯦ